ꯑꯩꯅ ꯑꯍꯥꯟꯕ ꯆꯥꯛ ꯊꯣꯡꯕꯗ ꯌꯥꯝꯅ ꯁꯣꯏꯈꯤꯕ ꯌꯥꯎꯏ ꯑꯗꯨꯗꯤ ꯑꯍꯥꯟꯕ ꯆꯥꯛ ꯊꯣꯡꯕꯗ ꯏꯁꯤꯡ ꯌꯥꯝꯅ ꯍꯥꯞꯇꯕꯒꯤ ꯆꯦꯡ ꯆꯪꯏ ꯆꯥꯛ ꯑꯗꯨ ꯆꯥꯕ ꯌꯥꯗꯦ ꯑꯗꯨꯅ ꯑꯃꯨꯛꯀ ꯍꯟꯅ ꯊꯣꯡꯅꯩ ꯑꯗꯨꯕꯨ ꯑꯩꯅ ꯑꯦꯟꯁꯥꯡ ꯊꯣꯡꯕ ꯃꯇꯝꯗꯗꯤ ꯑꯦꯟꯁꯥꯡ ꯑꯗꯨ ꯐꯖꯅ ꯊꯣꯡꯏ ꯑꯗꯨꯕꯨ ꯊꯣꯡꯕ ꯑꯦꯟꯁꯥꯡ ꯑꯗꯨ ꯊꯨꯝ ꯐꯖꯅ ꯍꯥꯞꯇꯕꯗꯒꯤ ꯆꯝꯃꯤ ꯑꯗꯨꯅ ꯏꯃꯥ ꯏꯄꯥꯁꯤꯡꯗꯒꯤ ꯍꯪꯂꯗꯨꯅ ꯊꯨꯝ ꯑꯗꯨ ꯐꯖꯅ ꯆꯥꯡ ꯆꯞ ꯆꯥꯅ ꯍꯥꯞꯄꯒ ꯆꯥꯕ ꯌꯥꯈꯤ ꯑꯗꯨꯕꯨ ꯆꯥꯛ ꯑꯗꯨꯗꯤ ꯑꯗꯨꯝꯃꯛ ꯆꯥꯕ ꯌꯥꯗꯗꯨꯅ ꯍꯩꯗꯣꯛꯈꯤ ꯑꯃꯨꯛ ꯍꯟꯅ ꯊꯣꯡꯅꯈꯤ